ꯍꯣꯏ ꯑꯩꯍꯥꯛ ꯚꯥꯔꯠꯀꯤ ꯁꯥꯏꯟꯇꯤꯁ ꯑꯃꯁꯨꯡ ꯃꯦꯠꯃꯦꯇꯤꯛꯁ ꯀꯤ ꯃꯤꯑꯣꯏ ꯀꯌꯥꯒ ꯈꯪꯅꯔꯤ ꯃꯗꯨꯗꯒꯤ ꯈ꯭ꯋꯥꯏꯗꯒꯤ ꯃꯃꯤꯡ ꯆꯠꯄ ꯈꯔꯗꯤ ꯑꯩꯅ ꯃꯐꯝ ꯑꯁꯤꯗ ꯄꯟꯖꯔꯤ ꯃꯗꯨꯗꯤ ꯑꯍꯥꯟꯕꯗ ꯁꯤ ꯚꯤ ꯔꯥꯃꯟ ꯃꯉꯥꯜ ꯁꯟꯗꯣꯛꯄꯒꯤ ꯂꯝꯗ ꯃꯍꯥꯛꯀꯤ ꯑꯅꯧꯕ ꯊꯕꯛꯁꯤꯡꯒꯤꯗꯃꯛ ꯈꯪꯅꯔꯕ ꯃꯗꯨꯅ ꯃꯍꯥꯛꯄꯨ ꯅꯥꯏꯟꯇꯤꯟ ꯊꯥꯔꯇꯤꯗ ꯐꯤꯖꯤꯛꯁ ꯀꯤ ꯅꯣꯕꯦꯜ ꯃꯅꯥ ꯐꯪꯈꯤ ꯑꯅꯤꯁꯨꯕꯗ ꯁ꯭ꯔꯤꯅꯤꯕꯥꯁ ꯔꯥꯃꯥꯅꯨꯖꯥꯟ ꯅꯝꯕꯔ ꯊꯤꯑꯣꯔꯤ ꯏꯟꯐꯤꯅꯤꯇꯤ ꯁꯦꯔꯤꯁ ꯑꯃꯁꯨꯡ ꯃꯈꯥ ꯇꯥꯅ ꯐ꯭ꯔꯦꯛꯆꯔ ꯁꯤꯡꯗ ꯃꯈꯥꯛꯀꯤ ꯀꯟꯇ꯭ꯔꯤꯕ꯭ꯌꯨꯁꯟ ꯁꯤꯡꯒꯤꯗꯃꯛ ꯈꯪꯅꯔꯕ ꯃꯁꯥꯅ ꯇꯝꯖꯕ ꯃꯦꯠꯃꯦꯇꯤꯀꯦꯜ ꯖꯦꯅꯤꯁ ꯑꯃꯅꯤ ꯑꯍꯨꯝ ꯁꯨꯕꯗ ꯑꯦ ꯄꯤ ꯖꯦ ꯑꯕꯗꯨꯜ ꯀꯂꯥꯝ ꯚꯥꯔꯠꯀꯤ ꯃꯤꯁꯥꯏꯜ ꯄ꯭ꯔꯣꯒ꯭ꯔꯥꯝ ꯃꯔꯨ ꯑꯣꯏꯕ ꯊꯧꯗꯥꯡ ꯂꯧꯈꯤꯕ ꯃꯃꯤꯡ ꯂꯩꯔꯕ ꯑꯦꯔꯣ ꯄꯥꯁ ꯁꯥꯏꯟꯇꯤꯁ ꯑꯃꯅꯤ ꯃꯇꯨꯡꯗ ꯚꯥꯔꯠꯀꯤ ꯇꯔꯥꯃꯥꯊꯣꯏ ꯁꯨꯕ ꯔꯥꯁꯇ꯭ꯔꯄꯇꯤ ꯑꯣꯏꯅ ꯊꯕꯛ ꯇꯧꯈꯤ